ꯁꯤꯕꯨ ꯃꯤꯅꯨꯁꯤꯄꯥꯜ ꯑꯣꯐꯤꯁꯇꯒꯤ ꯑꯣꯏꯕꯤꯔꯕꯥ ꯑꯩ ꯑꯩ ꯑꯁꯦ ꯅꯍꯥꯟ ꯅꯍꯥꯟ ꯑꯩꯅ ꯂꯩꯔꯤꯕ ꯁꯍꯔ ꯑꯗꯨ ꯂꯦꯟꯁꯂꯥꯏꯠ ꯊꯣꯛꯄꯗꯒꯤ ꯑꯩꯒꯤ ꯌꯨꯝꯁꯤꯡ ꯑꯁꯦ ꯂꯣꯏꯅꯃꯛ ꯃꯥꯡꯈ꯭ꯔꯦ ꯑꯗꯨꯅ ꯑꯩꯒꯤ ꯑꯃꯣꯠ ꯑꯀꯥꯏꯒꯨꯝꯕ ꯑꯁꯤ ꯌꯥꯔꯒꯗꯤ ꯂꯧꯈꯠꯄꯤꯕ ꯌꯥꯒꯗ꯭ꯔꯥ ꯑꯗꯨꯒ ꯂꯩꯔꯤꯕ ꯑꯃꯣꯠ ꯑꯀꯥꯏ ꯑꯁꯤ ꯂꯧꯊꯣꯛ ꯂꯧꯊꯣꯛꯄꯤꯕ ꯂꯥꯛꯄ ꯌꯥꯕꯤꯒꯗ꯭ꯔꯥ ꯑꯗꯨꯅ ꯑꯁꯤꯗ ꯊꯣꯛꯂꯤꯕ ꯑꯃꯣꯠ ꯑꯀꯥꯏ ꯁꯤꯡꯁꯦ ꯌꯥꯔꯒꯗꯤ ꯌꯥꯔꯒꯗꯤ ꯁꯦꯡꯗꯣꯛꯄ ꯁꯦꯡꯗꯣꯛꯄ ꯄꯥꯝꯃꯤ ꯑꯗꯨꯒ ꯑꯩꯒꯤ ꯑꯁꯤꯒꯤ ꯁꯥꯔꯕꯤꯁ ꯑꯁꯤꯗ ꯑꯩꯒꯤ ꯔꯤꯐꯔꯦꯟꯁ ꯅꯝꯕꯔ ꯑꯗꯨ ꯑꯗꯨꯗ ꯅꯣꯏꯒꯤ ꯅꯣꯏꯒꯤ ꯑꯦꯛꯀꯥꯎꯟꯒꯨꯝꯕ ꯑꯗꯨ ꯑꯁꯤꯒꯤ ꯑꯃꯣꯠ ꯑꯀꯥꯏꯒꯤ ꯃꯇꯥꯡꯗ ꯅꯣꯏꯅ ꯊꯥꯒꯠꯂꯛꯄ ꯑꯇꯣꯞ ꯑꯇꯣꯞꯄ ꯃꯦꯁꯦꯁꯀꯨꯝꯕ ꯍꯥꯏꯕꯒꯨꯝꯕ ꯂꯩꯔꯒꯁꯨ ꯌꯥꯔꯒꯗꯤ ꯑꯗꯨꯒꯤ ꯄꯥꯎ ꯐꯥꯎꯅꯕ ꯌꯥꯕ ꯅꯣꯏꯒꯤ ꯅꯝꯕꯔꯁꯤꯡꯁꯨ ꯄꯤꯔꯛꯑꯣ ꯑꯗꯨꯒ ꯑꯩꯍꯥꯛꯀꯤ ꯑꯦꯛꯀꯥꯎꯟꯁꯤꯁꯨ ꯑꯞꯗꯦꯠ ꯇꯧꯕ ꯌꯥꯅꯕꯒꯤ ꯑꯗꯨꯒꯨꯝꯕꯁꯨ ꯄꯤꯕꯤꯌꯨ ꯌꯥꯔꯒꯗꯤ ꯑꯁꯤ ꯑꯁꯤ ꯑꯩꯅ ꯂꯩꯔꯤꯕ ꯁꯍꯔꯗꯒꯤ ꯑꯃꯣꯠ ꯑꯀꯥꯏꯒꯨꯝꯕ ꯂꯧꯕ ꯂꯥꯛꯄꯤꯅꯕ ꯅꯤꯡꯁꯤꯡꯖꯔꯤ